ꯍꯜꯂꯣ ꯁꯣꯝꯒꯤꯁꯦ ꯂꯩꯌꯣꯟꯕ ꯅꯔꯁꯔꯤ ꯐꯥꯔꯝ ꯑꯣꯏꯕꯤꯗꯣꯏꯔꯣ ꯑꯩ ꯒꯨꯂꯥꯞꯁꯦ ꯈꯔ ꯄꯥꯝꯖꯕ ꯑꯗꯨ ꯀꯔꯝ ꯀꯔꯝꯕ ꯃꯆꯨꯗ ꯐꯪꯕꯤꯒꯅꯤ ꯀꯔꯝ ꯀꯔꯝ ꯃꯆꯨꯗ ꯐꯪꯕꯤꯒꯅꯤ ꯄꯤꯡ ꯄꯤꯡ ꯃꯆꯨ ꯅꯠꯇꯕꯗꯤ ꯐꯪꯕꯤꯔꯣꯏꯗ꯭ꯔꯣ ꯄꯤꯡ ꯅꯠꯇꯕ ꯑꯉꯥꯡꯕꯅꯦ ꯑꯗꯨꯗꯒꯤꯗꯤ ꯃꯦꯗꯥꯝꯅ ꯑꯁꯪꯕ ꯍꯥꯏꯔꯦꯗꯅꯀꯣ ꯑꯗꯨꯗꯒꯤꯗꯤ ꯑꯉꯧꯕꯗꯤ ꯑꯉꯧꯕꯗꯤ ꯌꯥꯎꯒꯗ꯭ꯔ ꯑꯗꯨ ꯃꯦꯗꯥꯝꯒꯤ ꯅꯦꯔꯁꯥꯔꯤ ꯐꯥꯔꯝꯁꯦ ꯀꯔꯝꯕ ꯃꯐꯝꯗ ꯑꯣꯏꯕꯤꯗꯣꯏꯅꯣ ꯎꯔꯤꯄꯣꯛ ꯀꯔꯝꯕ

ꯑꯗꯣ ꯃꯦꯗꯥꯝ ꯃꯦꯗꯥꯝꯒꯤ ꯅꯔꯁꯔꯤ ꯐꯥꯔꯝꯁꯦ ꯀꯔꯝ ꯀꯔꯝꯕ ꯃꯈꯜꯒꯤ ꯂꯩ ꯐꯪꯕꯤꯒꯅꯤ ꯑꯗꯨ ꯃꯦꯗꯥꯝ ꯑꯩꯈꯣꯏꯅ ꯄꯥꯝꯖꯕꯁꯦ ꯃꯈꯜ ꯈꯔ ꯌꯥꯝꯃꯦꯕꯀꯣ ꯑꯩꯈꯣꯏꯁꯦ ꯌꯨꯝ ꯑꯅꯧꯕ ꯁꯥꯕ ꯂꯣꯏꯔꯛꯄꯒꯤ ꯑꯅꯧꯕ ꯊꯝꯅꯤꯡꯕ ꯑꯗꯨ ꯗꯤꯖꯥꯏꯟꯁꯦ ꯀꯔꯝ ꯀꯔꯝꯕ ꯃꯈꯜ ꯊꯝꯕꯅ ꯐꯒꯅꯤ ꯏꯃꯨꯡꯒꯤꯅ ꯏꯟꯗꯣꯔꯒꯤ ꯑꯣꯏꯔꯒꯅ ꯀꯔꯝ ꯀꯔꯝꯕ ꯃꯐꯜ ꯊꯝꯕ ꯌꯥꯒꯅꯤ ꯑꯣ ꯌꯥꯝ ꯅꯨꯉꯥꯏꯖ ꯃꯦꯗꯥꯝ ꯑꯗꯣ ꯃꯦꯗꯥꯝꯒꯤ ꯃꯇꯝꯁꯦ ꯀꯥꯏꯊꯣꯛꯄꯤꯔꯒ ꯃꯇꯝ ꯃꯤꯅꯤꯠ ꯑꯅꯤ ꯑꯍꯨꯝꯗꯪ ꯁꯥꯟꯅꯕ ꯌꯥꯈꯤꯒꯅꯤꯀꯣ ꯑꯩ ꯁꯨꯝ ꯂꯩꯒ ꯃꯔꯝꯗ ꯈꯪꯖꯅꯤꯡꯕ ꯍꯥꯏꯕ ꯇꯥꯔꯦ ꯑꯃꯨꯛꯇ ꯑꯩ ꯁꯣꯝꯗ ꯍꯪꯖꯔꯛꯈꯤꯒꯦꯀꯣ ꯑꯩ ꯁꯣꯝꯗ ꯍꯪꯖꯔꯦꯕꯀꯣ ꯃꯦꯗꯥꯝ ꯑꯗꯣ ꯑꯩ ꯍꯌꯦꯡ ꯂꯥꯛꯑꯒ ꯃꯦꯗꯥꯝꯒꯤꯗꯨꯗ ꯎꯔꯤꯄꯣꯛ ꯍꯥꯏꯕꯅꯤꯅ ꯌꯧꯔꯛꯑꯝꯗꯥꯏꯗꯨꯗ ꯑꯗꯨꯝ ꯑꯩ ꯀꯟꯇꯦꯛ ꯇꯧꯖꯔꯛꯑꯒ ꯃꯦꯗꯥꯝꯒ ꯊꯦꯡꯅꯅꯕ ꯑꯗꯨꯝ ꯍꯥꯏꯖꯔꯛꯑꯒꯦ ꯍꯣꯍꯣꯏ ꯌꯥꯝ ꯅꯨꯡꯉꯥꯏꯖꯔꯦ ꯑꯗꯨꯗꯤ ꯃꯦꯗꯥꯝ ꯍꯌꯦꯡ ꯇꯧꯖꯔꯛꯑꯒꯦ ꯊꯝꯃꯒꯦꯀꯣ